ꯃꯅꯤꯄꯨꯔꯤ ꯂꯣꯟꯗ ꯅꯨꯡꯇꯤꯒꯤ ꯋꯥ ꯉꯥꯡꯕꯗ ꯁꯤꯖꯤꯟꯅꯕ ꯐ꯭ꯔꯦꯖ ꯑꯃꯗꯤ ꯏꯗꯦꯝꯁꯤꯡ ꯌꯥꯝꯅ ꯂꯩ ꯐ꯭ꯔꯦꯖꯁꯤꯡ ꯍꯥꯏꯕꯗꯤ ꯐ꯭ꯔꯦꯖ ꯍꯥꯏꯕꯗꯤ ꯃꯔꯨ ꯑꯣꯏꯅ ꯑꯩꯈꯣꯏꯅ ꯐꯣꯡꯗꯣꯛꯅꯤꯡꯕ ꯍꯥꯏꯅꯤꯡꯕ ꯀꯔꯤꯒꯨꯝꯕ ꯈꯔ ꯌꯥꯝꯅ ꯇꯦꯟꯕ ꯃꯑꯣꯡꯗ ꯐꯣꯡꯗꯣꯛꯄ ꯑꯗꯨꯕꯨꯅꯤ ꯑꯩꯈꯣꯏꯅ ꯅꯨꯡꯇꯤꯒꯤ ꯋꯥꯔꯤ ꯁꯥꯕ ꯃꯇꯝꯗ ꯏꯃꯥꯟꯅꯕꯁꯤꯡꯒꯤ ꯃꯔꯛꯇ ꯌꯨꯝꯒꯤ ꯐꯦꯃꯤꯂꯤꯁꯤꯡꯒꯤ ꯃꯔꯛꯇ ꯌꯨꯝꯒꯤ ꯐꯦꯃꯤꯂꯤ ꯃꯦꯝꯕꯔꯁꯤꯡꯒꯤ ꯃꯔꯛꯇ ꯋꯥꯔꯤ ꯁꯥꯟꯅꯕ ꯃꯇꯝꯗꯁꯨ ꯐ꯭ꯔꯦꯖ ꯑꯁꯤ ꯇꯣꯏꯅ ꯇꯣꯏꯅ ꯁꯤꯖꯤꯟꯅꯩ ꯈꯨꯗꯝ ꯑꯣꯏꯅ ꯍꯥꯏꯔꯒ ꯆꯪꯁꯤꯟꯕꯤꯔꯛꯎ ꯂꯦꯡꯁꯤꯟꯕꯤꯔꯛꯎ ꯆꯥꯛ ꯆꯥꯔꯕ꯭ꯔꯣ ꯀꯩꯗꯧꯔꯤꯒꯦ ꯁꯨꯃꯥꯏꯅ ꯑꯇꯦꯟ ꯑꯇꯦꯟꯕ ꯋꯥꯍꯩꯗ ꯍꯥꯏꯕꯁꯤꯕꯨ ꯑꯩꯈꯣꯏꯅ ꯐ꯭ꯔꯦꯖ ꯀꯧꯏ ꯏꯗꯤꯌꯝꯁ ꯍꯥꯏꯔꯒꯅ ꯑꯩꯈꯣꯏꯅ ꯄ꯭ꯔꯣꯚꯥꯕꯀꯤ ꯃꯑꯣꯡꯒꯨꯝꯕꯅꯤ ꯃꯁꯤꯗꯅ ꯑꯩꯅ ꯍꯥꯏꯅꯤꯡꯂꯤꯕ ꯄꯣꯠꯇꯣ ꯐꯨꯝꯃꯒ ꯊꯝꯂꯒ ꯑꯇꯣꯞꯄ ꯋꯥꯍꯩ ꯑꯃꯗ ꯐꯣꯡꯗꯣꯛꯄ ꯑꯗꯨꯕꯨꯅꯤ ꯈꯨꯗꯝ ꯑꯣꯏꯅ ꯈꯔ ꯄꯜꯂꯕꯗ ꯆꯥꯅꯤꯡꯃꯟꯂꯕꯁꯨ ꯂꯦꯛꯇꯨꯅ ꯇꯣꯛꯏ ꯑꯩꯈꯣꯏꯅ ꯀꯥꯍꯦꯟꯅ ꯄꯣꯠꯇꯨꯗ ꯄꯥꯝꯁꯟꯂꯕꯗꯤ ꯀꯔꯤꯒꯨꯝꯕꯗ ꯐꯪꯗꯕꯁꯨ ꯌꯥꯏ ꯑꯗꯨꯅ ꯄ꯭ꯔꯣꯚꯥꯕ ꯑꯁꯤꯅ ꯑꯣꯔ ꯏꯗꯤꯌꯝꯁ ꯑꯁꯤꯅ ꯍꯥꯏꯅꯤꯡꯂꯤꯕꯗꯤ ꯊꯕꯛ ꯑꯃ ꯇꯧꯕ ꯃꯇꯝꯗ ꯊꯕꯛꯇꯨꯒꯤ ꯐꯜ ꯍꯥꯟꯅ ꯀꯩꯗꯧꯅꯨꯡꯗ ꯑꯩꯈꯣꯏ ꯌꯦꯡꯂꯣꯏꯗꯕꯅꯤ ꯀꯔꯤꯒꯨꯝꯕ ꯐꯜꯗꯣ ꯌꯦꯡꯂꯕꯗꯤ ꯇꯧꯒꯗꯕ ꯊꯕꯛꯇꯣ ꯃꯗꯨꯗ ꯑꯩ ꯐꯖꯅ ꯆꯪꯁꯤꯟꯕ ꯉꯝꯂꯔꯣꯏꯕ ꯔꯤꯖꯜꯠꯇꯨꯗ ꯐꯜꯗꯨꯗ ꯌꯦꯡꯂꯒ ꯂꯩꯔꯅꯤ ꯃꯗꯨꯇ ꯎꯔꯒ ꯂꯩꯔꯅꯦꯕ ꯑꯗꯨꯅ ꯑꯩꯈꯣꯏꯅ ꯑꯩꯒꯤ ꯇꯧꯐꯝ ꯊꯣꯛꯄꯅꯤ ꯍꯥꯏꯗꯅ ꯊꯝꯃꯣꯏ ꯁꯦꯡꯕꯒ ꯂꯣꯏꯅꯅ ꯄꯨꯛꯆꯦꯜ ꯁꯦꯡꯅ ꯊꯕꯛꯁꯦ ꯇꯧꯕ ꯃꯔꯨ ꯑꯣꯏ ꯍꯥꯏꯕꯁꯦ ꯃꯁꯤꯒꯤ ꯏꯗꯤꯌꯝꯁꯤꯅ ꯇꯥꯛꯏ ꯑꯃꯔꯣꯝꯗꯅ ꯀꯩ ꯀꯤꯗꯨꯅ ꯆꯦꯜꯂꯒ ꯁꯥꯑꯣꯝ ꯑꯣꯛꯅꯩ ꯍꯥꯏꯕ ꯏꯗꯤꯌꯝꯁ ꯑꯁꯤ ꯑꯩꯈꯣꯏꯅ ꯈꯪꯕ ꯌꯥꯏ ꯍꯥꯏꯕꯗꯤ ꯑꯀꯤꯕ ꯑꯃ ꯅꯥꯟꯊꯣꯛꯅꯕ ꯈꯔ ꯈꯖꯤꯛ ꯁꯥꯐꯒꯗ꯭ꯔꯥ ꯈꯜꯂꯒ ꯑꯇꯣꯞꯄ ꯃꯐꯝ ꯑꯃꯗ ꯆꯠꯂꯨꯔꯒ ꯃꯗꯨꯗꯅ ꯍꯦꯟꯅ ꯁꯥꯊꯤꯔꯒ ꯂꯩꯔꯝꯕꯗꯣ ꯑꯩꯈꯣꯏꯅ ꯀꯔꯤꯒꯨꯝꯕ ꯃꯇꯝꯗ ꯊꯦꯡꯅꯩ ꯑꯩꯈꯣꯏꯒꯤ ꯂꯥꯏꯐꯇ ꯑꯗꯨꯅ ꯃꯁꯤꯒꯤ ꯏꯗꯤꯌꯝꯁ ꯑꯁꯤꯅ ꯍꯥꯏꯅꯤꯡꯂꯤꯕꯗꯤ ꯀꯔꯤꯅꯣ ꯍꯥꯏꯔꯀꯥꯟꯗ ꯄꯨꯟꯁꯤꯗ ꯂꯥꯛꯄ ꯑꯋꯥ ꯅꯨꯡꯉꯥꯏ ꯑꯐ ꯐꯠꯇ ꯈꯨꯗꯤꯡꯃꯛ ꯃꯁꯤ ꯑꯩꯒꯤ ꯂꯥꯏꯐꯀꯤ ꯈꯣꯡꯆꯠ ꯑꯃꯅꯤ ꯄꯨꯟꯁꯤꯒꯤ ꯈꯣꯡꯆꯠ ꯑꯃꯅꯤ ꯈꯜꯂꯒ ꯑꯩꯅ ꯇꯞꯅ ꯇꯞꯅ ꯅꯥꯟꯊꯣꯛꯇꯨꯅ ꯆꯦꯟꯕꯒꯤ ꯃꯍꯨꯠꯇ ꯃꯁꯤ ꯑꯩꯈꯣꯏꯅ ꯐꯖꯅ ꯃꯥꯌꯣꯛꯅꯒꯗꯕꯅꯤ ꯀꯔꯤꯒꯨꯝꯕ ꯃꯥꯌꯣꯛꯅꯗꯕꯤꯗ ꯑꯃ ꯑꯃꯨꯛ ꯀꯤꯔꯒ ꯑꯃ ꯑꯃꯨꯛ ꯆꯦꯟ ꯑꯃ ꯑꯃꯨꯛ ꯀꯤꯔꯒ ꯑꯃ ꯑꯃꯨꯛ ꯆꯦꯟ ꯑꯗꯨ ꯑꯣꯏꯕ ꯇꯥꯔꯗꯤ ꯑꯩꯈꯣꯏꯒꯤ ꯇꯨꯡꯒꯤ ꯄꯨꯟꯁꯤꯗ ꯑꯃꯥꯡꯕ ꯑꯀꯥꯏꯕ ꯑꯇꯣꯏꯕ ꯃꯥꯏꯊꯤꯕ ꯍꯥꯏꯕꯗꯣ ꯃꯗꯨ ꯈꯛꯇꯪ ꯑꯣꯏꯒꯅꯤ ꯃꯗꯨꯅ ꯌꯥꯔꯤꯕ ꯃꯈꯩ ꯑꯩꯒꯤ ꯄꯨꯟꯁꯤꯗ ꯂꯥꯛꯄ ꯑꯋꯥ ꯅꯨꯡꯉꯥꯏ ꯈꯨꯗꯣꯡ ꯊꯤꯕ ꯈꯨꯗꯤꯡꯃꯛ ꯃꯥꯌꯣꯛꯅꯔꯒ ꯐꯦꯁ ꯇꯧꯔꯒ ꯄꯨꯟꯁꯤꯗ ꯏꯪꯅ ꯇꯞꯅ ꯁꯥꯟꯇꯤ ꯂꯩꯅ ꯃꯔꯥ ꯂꯩꯅ ꯍꯥꯏꯔꯤꯕ ꯑꯋꯥꯕ ꯈꯨꯗꯤꯡꯃꯛꯇꯣ ꯇꯞꯅ ꯇꯞꯅ ꯂꯧꯊꯣꯛꯄ ꯉꯝꯒꯅꯤ ꯍꯥꯏꯕꯁꯦ ꯃꯁꯤꯒꯤ ꯏꯗꯤꯌꯝ ꯑꯁꯤꯅꯁꯨ ꯑꯩꯈꯣꯏꯗ ꯄꯤꯔꯦ ꯑꯇꯣꯞꯄ ꯑꯃꯗꯅ ꯑꯃꯨꯛ ꯑꯩꯈꯣꯏꯅ ꯍꯥꯏꯕ ꯌꯥꯏ ꯂꯝꯒꯤ ꯁꯟꯅ ꯃꯆꯤ ꯁꯥꯡꯕ ꯍꯦꯜꯂꯤ ꯍꯥꯏꯔꯤꯕ ꯏꯗꯤꯌꯝꯁ ꯑꯁꯤꯅ ꯍꯥꯏꯅꯤꯡꯂꯤꯕꯁꯤ ꯀꯔꯤꯅꯣ ꯍꯥꯏꯗꯅ ꯑꯩꯈꯣꯏꯅ ꯊꯤꯖꯤꯟꯂꯕꯗꯤ ꯑꯩꯈꯣꯏ ꯂꯩꯃꯤꯟꯅꯔꯤꯕ ꯑꯩꯈꯣꯏ ꯃꯁꯦꯜꯒꯤ ꯃꯔꯛꯇ ꯑꯃꯅ ꯍꯥꯏꯔꯛꯄ ꯋꯥꯗ ꯃꯗꯨꯗꯤ ꯑꯆꯨꯝꯕꯅꯤ ꯑꯐꯕꯅꯤ ꯍꯥꯏꯗꯨꯅ ꯇꯥꯅꯤꯡꯕꯒꯤ ꯃꯍꯨꯠꯇ ꯑꯦ ꯃꯥꯅ ꯀꯔꯤ ꯈꯪꯗꯅ ꯑꯁꯨꯃꯥꯏꯅ ꯍꯥꯏꯔꯤꯅꯣ ꯍꯥꯏꯔꯒ ꯂꯩꯊꯣꯛꯄ ꯑꯗꯨꯒ ꯑꯇꯣꯞꯄ ꯃꯤ ꯑꯇꯣꯞꯄ ꯃꯤ ꯑꯃꯅꯕꯨ ꯍꯥꯏꯔꯒꯗꯤ ꯃꯥꯅ ꯍꯥꯏꯔꯤꯁꯤ ꯆꯨꯝꯃꯤ ꯃꯥꯅ ꯍꯥꯏꯔꯤꯁꯤꯅ ꯐꯔꯅꯤ ꯍꯥꯏꯗꯅ ꯊꯕꯛ ꯇꯧꯕ ꯑꯗꯨꯒ ꯃꯈꯣꯏ ꯂꯩꯃꯤꯟꯅꯔꯤꯕ ꯃꯈꯣꯏ ꯃꯁꯦꯜꯒꯤ ꯃꯔꯛꯇ ꯅꯠꯇ꯭ꯔꯒ ꯂꯩꯀꯥꯏꯗꯨꯒꯤ ꯃꯔꯛꯇ ꯃꯐꯝꯗꯨꯗ ꯂꯩꯔꯤꯕ ꯃꯤꯁꯤꯡꯗꯨꯕꯨꯅ ꯍꯟꯊꯅ ꯌꯦꯡꯕ ꯀꯩꯝꯇ ꯈꯟꯗꯕ ꯑꯇꯣꯞꯄ ꯂꯝꯗꯒꯤ ꯂꯥꯛꯑꯒ ꯋꯥ ꯑꯃꯒ ꯉꯥꯡꯉꯔꯒꯅ ꯍꯥꯏꯔꯔꯒꯅ ꯃꯗꯨꯅ ꯍꯦꯟꯅ ꯊꯋꯥꯏ ꯌꯥꯎꯅ ꯇꯥꯁꯤꯟꯕ ꯑꯁꯤꯅ ꯆꯤꯡꯕꯁꯤꯡ ꯑꯁꯦ ꯑꯩꯈꯣꯏꯅ ꯄꯟꯕ ꯌꯥꯏ